ꯑꯩꯅ ꯊꯪꯒꯥꯜ ꯕꯖꯥꯔꯗꯒꯤ ꯒ꯭ꯌꯥꯁ ꯏꯁꯇꯣꯞ ꯃꯃꯤꯡꯅ ꯁꯨꯔꯤꯌꯥ ꯀꯧꯏ ꯕꯔꯅꯔ ꯃꯔꯤ ꯌꯥꯎꯏ ꯆꯥꯛ ꯊꯣꯡꯕꯗ ꯊꯨꯅ ꯂꯣꯏꯔꯅꯤ ꯍꯥꯏꯅ ꯈꯜꯂꯒ ꯂꯧꯔꯨꯕꯅꯤ ꯑꯗꯨꯕꯨ ꯕꯔꯅꯔ ꯑꯅꯤꯈꯛ ꯁꯤꯖꯟꯅꯕ ꯌꯥꯏ ꯑꯗꯨꯅ ꯌꯥꯝꯅ ꯅꯨꯡꯉꯥꯏꯇꯦ ꯕꯔꯅꯔ ꯑꯁꯤ ꯂꯧꯕꯗ